ꯑꯐꯥ ꯔꯦꯁꯇꯨꯔꯦꯟꯗ ꯑꯩꯅ ꯑꯆꯥ ꯑꯊꯛ ꯑꯣꯔꯗꯔ ꯇꯧꯕꯒꯤ ꯔꯤꯁꯤꯞꯇꯨ ꯑꯩꯉꯣꯟꯗ ꯉꯁꯤ ꯗꯔꯀꯥꯔ ꯑꯣꯏ ꯃꯔꯝ ꯑꯗꯨꯅ ꯃꯈꯣꯏꯒꯤ ꯋꯦꯞꯁꯥꯏꯠꯇ ꯆꯪꯂꯒ ꯔꯤꯁꯤꯞ ꯑꯗꯨ ꯗꯥꯎꯟꯂꯣꯠ ꯇꯧꯕꯤꯔꯛꯎ ꯁꯣꯝꯗ ꯑꯩꯅ ꯄꯩꯁꯥ ꯄꯥꯒꯗꯧꯔꯤ ꯑꯃꯨꯛ ꯄꯩꯁꯥ ꯍꯦꯟꯖꯤꯟꯈꯤꯅꯤ